ꯃꯗꯨ ꯌꯦꯛꯂꯕ ꯃꯇꯨꯡꯗ ꯑꯩꯉꯣꯟꯗ ꯃꯈꯣꯏꯅ ꯍꯪꯂꯛꯈꯤꯕ ꯀꯣꯏꯁꯟ ꯀꯌꯥ ꯑꯃꯁꯨ ꯂꯩ ꯀꯣꯏꯁꯟꯁꯤꯡꯗꯨꯒꯤ ꯃꯅꯨꯡꯗ ꯑꯩꯅ ꯑꯃꯇꯪ ꯄꯜꯂꯕꯗꯤ ꯅꯍꯥꯛꯅ ꯀꯔꯤꯒꯤꯗꯃꯛꯇꯥ ꯕꯨꯙꯒꯤ ꯄꯤꯛꯆꯔ ꯑꯁꯤꯕꯨ ꯈꯟꯗꯨꯅ ꯌꯦꯛꯂꯤꯕꯅꯣ ꯍꯥꯏꯗꯅ ꯍꯪꯂꯛꯈꯤ ꯃꯗꯨꯗ ꯑꯩꯅ ꯍꯥꯏꯖꯈꯤ ꯕꯨꯙ ꯍꯥꯏꯔꯤꯕ ꯕꯨꯙꯤꯖꯝ ꯙꯔꯃꯕꯨ ꯍꯧꯗꯣꯛꯄꯤꯔꯝꯕ ꯃꯍꯥꯛ ꯑꯁꯤꯗꯤ ꯁꯣꯁꯥꯏꯇꯤ ꯑꯁꯤꯗ ꯈ꯭ꯋꯥꯏꯗꯒꯤ ꯌꯥꯝꯅ ꯃꯃꯤꯡ ꯆꯠꯄ ꯑꯗꯨꯒꯨꯝꯕ ꯑꯣꯖꯥ ꯑꯃꯅꯤ ꯑꯗꯨꯒ ꯃꯍꯥꯛꯅ ꯁꯣꯁꯥꯏꯇꯤ ꯑꯁꯤ ꯀꯔꯤꯒꯤꯗꯃꯛꯇ ꯋꯥꯔꯤꯕꯅꯣ ꯑꯋꯥ ꯅꯨꯡꯉꯥꯏ ꯀꯃꯥꯏꯅ ꯊꯦꯡꯅꯔꯤꯅꯣ ꯑꯋꯥꯕ ꯅꯨꯡꯉꯥꯏꯕ ꯑꯁꯤ ꯑꯅꯥ ꯃꯌꯥꯝ ꯑꯃ ꯊꯣꯛꯏꯕꯁꯤꯅ ꯀꯔꯤꯒꯤꯅꯣ ꯃꯁꯤꯒꯤ ꯍꯧꯔꯛꯐꯝꯅ ꯀꯗꯥꯏꯗꯒꯤꯅꯣ ꯍꯥꯏꯕꯁꯤ ꯃꯍꯥꯛꯅ ꯊꯤꯖꯤꯜꯂꯝꯃꯤ ꯑꯗꯨꯒ ꯃꯗꯨꯒꯤ ꯔꯨꯠ ꯀꯣꯁ ꯍꯧꯔꯛꯐꯝꯗꯣ ꯃꯗꯨꯁꯨ ꯃꯍꯥꯛ ꯃꯁꯥꯃꯛꯅ ꯄꯨꯊꯣꯛꯇꯨꯅ ꯎꯠꯂꯝꯃꯤ ꯄ꯭ꯔꯖꯥ ꯃꯌꯥꯝꯗ ꯑꯗꯨꯒ ꯃꯍꯥꯛꯅ ꯍꯥꯏ ꯑꯩꯈꯣꯏ ꯁꯣꯁꯥꯏꯇꯤꯁꯤꯗ ꯂꯩꯔꯤꯕ ꯑꯩꯈꯣꯏꯅ ꯊꯦꯡꯅꯔꯤꯕ ꯑꯋꯥꯕ ꯃꯌꯥꯝꯁꯦ ꯃꯁꯤ ꯉꯥꯏꯍꯥꯛꯀꯤꯅꯤ ꯑꯋꯥꯕ ꯑꯃ ꯂꯣꯏꯈꯤꯅꯤ ꯑꯋꯥꯕ ꯑꯃ ꯂꯥꯛꯀꯅꯤ ꯅꯨꯡꯉꯥꯏꯕ ꯑꯃ ꯂꯥꯛꯀꯅꯤ ꯅꯨꯡꯉꯥꯏꯕ ꯑꯃꯨꯛ ꯂꯥꯛꯀꯅꯤ ꯑꯗꯨꯅ ꯑꯋꯥ ꯅꯨꯡꯉꯥꯏꯒꯤ ꯈꯣꯡꯆꯠꯁꯦ ꯇꯦꯝꯄꯣꯔꯦꯜ ꯑꯣꯏꯕꯅꯤ ꯉꯥꯏꯍꯥꯛꯀꯤꯅꯤ ꯑꯗꯨꯅ ꯀꯥ ꯍꯦꯟꯅ ꯃꯁꯤꯗ ꯈꯟꯖꯤꯟꯗꯕ ꯑꯩꯈꯣꯏꯅ ꯂꯥꯛꯏꯕ ꯈꯨꯗꯤꯡꯃꯛꯁꯦ ꯑꯩꯅ ꯐꯦꯁ ꯇꯧꯕ ꯉꯝꯅꯅꯕ ꯍꯣꯠꯅꯒꯗꯕꯅꯤ ꯑꯗꯨꯒ ꯃꯤꯉꯣꯟꯗ ꯀꯥꯏꯗꯕ ꯑꯐꯕ ꯊꯕꯛ ꯇꯧꯕ ꯑꯆꯨꯝꯕ ꯆꯠꯄ ꯃꯤꯒꯤꯗꯃꯛꯇ ꯃꯇꯦꯡ ꯄꯥꯡꯕꯤꯕ ꯃꯤꯅ ꯋꯥꯔꯕ ꯃꯇꯝꯗ ꯃꯇꯦꯡ ꯄꯥꯡꯕꯤꯕ ꯁꯤꯒꯨꯝꯕ ꯀꯌꯥ ꯑꯃꯁꯦ ꯕꯨꯙ ꯃꯁꯥꯃꯛꯅ ꯃꯍꯥꯛꯀꯤ ꯐꯣꯂꯣꯋꯔꯁꯤꯡꯗ ꯌꯥꯝꯅ ꯇꯠꯇꯅ ꯍꯥꯏꯔꯝꯃꯤ ꯑꯗꯨꯒ ꯌꯥꯝꯅ ꯃꯃꯤꯡ ꯆꯠꯂꯕ ꯃꯥꯒꯤ ꯚꯔꯆꯨ ꯑꯐꯕ ꯃꯔꯤꯈꯛ ꯃꯍꯥꯛꯅ ꯍꯥꯏꯔꯝꯃꯤ ꯃꯗꯨꯗꯤ ꯑꯩꯈꯣꯏꯅ ꯑꯗꯨꯒꯤ ꯀꯟꯁꯦꯞ ꯑꯗꯨꯗꯤ ꯀꯔꯤ ꯀꯧꯏ ꯍꯥꯏꯕ ꯃꯇꯝꯗ ꯕ꯭ꯔꯝꯃ ꯕꯤꯍꯥꯔꯥ ꯀꯧꯏ ꯕ꯭ꯔꯝꯃ ꯕꯤꯍꯥꯔꯥ ꯍꯥꯏꯕ ꯑꯁꯤꯃꯛ ꯋꯔꯠ ꯑꯅꯤꯅ ꯄꯨꯟꯁꯤꯟꯕꯅꯤ ꯕ꯭ꯔꯝꯃ ꯍꯥꯏꯕ ꯑꯃ ꯕꯤꯍꯥꯔꯥ ꯍꯥꯏꯕ ꯑꯃ ꯕ꯭ꯔꯝꯃ ꯍꯥꯏꯕꯁꯤꯅ ꯈ꯭ꯋꯥꯏꯗꯒꯤ ꯋꯥꯡ ꯁꯕꯕ꯭ꯂꯥꯏꯝ ꯑꯦꯗꯤꯆꯨꯠ ꯑꯣꯏꯕꯗꯨꯕꯨꯅꯤ ꯑꯗꯨꯒ ꯕꯤꯍꯥꯔꯥ ꯍꯥꯏꯔꯤꯁꯤꯅ ꯑꯗꯨꯒꯨꯝꯕ ꯂꯩꯕ ꯃꯐꯝ ꯑꯗꯨꯕꯨꯅꯤ ꯕꯤꯍꯥꯔꯥ ꯍꯥꯏꯔꯤꯁꯤꯅ ꯍꯣꯝꯗꯨꯕꯨꯅꯤ ꯑꯗꯨꯒ ꯃꯁꯤꯗ ꯚꯔꯆꯨ ꯃꯔꯤ ꯌꯥꯎꯔꯤ ꯚꯔꯆꯨ ꯃꯔꯤꯗꯨꯗꯤ ꯀꯔꯤ ꯀꯔꯤꯅꯣ ꯍꯥꯏꯕ ꯃꯇꯝꯗ ꯃꯥꯏꯇ꯭ꯔꯤ ꯀꯔꯨꯅꯥ ꯃꯨꯗꯤꯇꯥ ꯑꯣꯐꯦꯈꯥ ꯀꯧꯑꯦ ꯃꯥꯏꯇ꯭ꯔꯤ ꯍꯥꯏꯔꯤꯕꯁꯤ ꯀꯔꯤꯅꯣ ꯍꯥꯏꯕ ꯃꯇꯝꯗ ꯂꯕꯤꯡ ꯀꯥꯏꯟꯅꯦꯁ ꯃꯤꯉꯣꯟꯗ ꯑꯐꯕ ꯊꯕꯛ ꯇꯧꯕ ꯃꯤꯅꯨꯡꯁꯤ ꯎꯠꯄ ꯌꯨꯅꯤꯚꯔꯁꯦꯜ ꯂꯞ ꯑꯣꯏꯕ ꯑꯐꯕ ꯊꯕꯛ ꯇꯧꯕ ꯑꯩꯅ ꯃꯤꯆꯪ ꯃꯤꯈꯥꯏ ꯅꯥꯏꯕ ꯊꯕꯛ ꯇꯧꯕ ꯑꯩꯒꯤ ꯃꯤꯒꯤ ꯅꯥꯏꯔꯒ ꯅꯨꯡꯁꯤꯕ ꯅꯠꯇꯕ ꯂꯥꯏꯔꯕ ꯏꯅꯥꯈꯨꯟꯕ ꯈꯥꯏꯔꯒ ꯅꯨꯡꯁꯤꯕ ꯅꯠꯇꯕ ꯂꯩꯔꯤꯕ ꯃꯤꯄꯨꯝ ꯈꯨꯗꯤꯡꯃꯛꯁꯦ ꯃꯁꯤ ꯑꯃꯠꯇꯅꯤ ꯅꯨꯡꯁꯤ ꯆꯥꯅꯅ ꯂꯩꯃꯤꯟꯅꯒꯗꯕꯅꯤ ꯃꯈꯣꯏꯗꯁꯨ ꯅꯨꯡꯁꯤꯕ ꯎꯠꯀꯗꯕꯅꯤ ꯍꯥꯏꯕ ꯑꯗꯨꯒꯨꯝꯕ ꯊꯤꯝ ꯑꯁꯤ ꯃꯍꯥꯛꯅ ꯄꯤꯔꯝꯃꯤ ꯀꯝꯄꯦꯁꯟ ꯍꯥꯏꯔꯤꯁꯤꯁꯨ ꯃꯤꯅ ꯋꯥꯕ ꯇꯥꯔꯕ ꯃꯇꯝꯗ ꯑꯩꯈꯣꯏꯅ ꯃꯇꯦꯡ ꯄꯥꯡꯕꯤꯕ ꯅꯨꯡꯁꯤꯕ ꯋꯥꯍꯩꯒ ꯂꯣꯏꯅꯅ ꯍꯥꯏꯕꯤꯕ ꯏꯚꯟ ꯃꯇꯦꯡ ꯄꯥꯡꯕ ꯉꯝꯗ꯭ꯔꯐꯥꯎꯗ ꯑꯩꯅ ꯋꯥꯍꯩꯇꯅ ꯑꯣꯏꯔꯁꯨ ꯄꯦꯜꯍꯟꯕ ꯉꯝꯕ ꯄꯥꯡꯒꯜ ꯍꯥꯞꯄꯤꯕ ꯑꯗꯨꯒꯨꯝꯕ ꯑꯗꯨꯕꯨꯅꯤ ꯑꯗꯨꯒ ꯃꯨꯗꯤꯇꯥ ꯍꯥꯏꯔꯤꯗꯤꯅ ꯃꯤꯅ ꯅꯨꯡꯉꯥꯏꯔꯛꯄ ꯃꯇꯝꯗ ꯑꯩꯒꯤꯁꯨ ꯅꯨꯡꯉꯥꯏꯕ ꯁꯔꯨꯛ ꯌꯥꯎꯏ ꯍꯥꯏꯗꯅ ꯈꯟꯕ ꯉꯝꯕ ꯀꯂꯛꯄ ꯃꯤꯍꯧꯕ ꯑꯗꯨꯒꯨꯝꯕ ꯃꯌꯥꯝꯗꯣ ꯊꯥꯗꯣꯛꯈꯤꯕ ꯑꯗꯨꯕꯨꯅꯤ ꯑꯗꯨꯒ ꯎꯄꯦꯒꯥ ꯍꯥꯏꯔꯤꯁꯤꯅ ꯑꯍꯨꯝꯁꯤ ꯐꯖꯅ ꯏꯜꯂꯕ ꯃꯊꯛꯀꯤ ꯑꯍꯨꯝꯁꯦ ꯐꯖꯅ ꯏꯜꯂꯒ ꯆꯠꯂꯀꯥꯟꯗ ꯑꯩꯉꯣꯟꯗ ꯄꯤꯁ ꯂꯥꯛꯀꯅꯤ ꯃꯦꯔꯤꯗꯦꯁꯟ ꯇꯧꯔꯛꯀꯅꯤ ꯄꯤꯌꯣꯔ ꯂꯞ ꯂꯥꯛꯀꯅꯤ ꯄꯤꯌꯣꯔ ꯖꯣꯏ ꯄꯤꯌꯣꯔ ꯍꯥꯔꯠ ꯑꯗꯨꯒꯨꯝꯕ ꯃꯌꯥꯝꯗꯣ ꯂꯥꯛꯀꯅꯤ ꯍꯥꯏꯗꯅ ꯕꯨꯙꯤꯖꯝꯅ ꯃꯍꯥꯛꯀꯤ ꯕꯨꯙꯤꯖꯝꯒꯤ ꯂꯥꯏꯔꯤꯛꯇ ꯍꯥꯏꯔꯤꯕꯁꯤꯡ ꯑꯁꯦ ꯕꯨꯙꯅ ꯑꯌꯥꯝꯕ ꯃꯇꯝꯗ ꯄꯜꯂꯝꯃꯦ ꯃꯁꯤꯃꯛꯅꯥ ꯑꯩꯅ ꯕꯨꯙꯒꯤ ꯂꯥꯏꯅꯤꯡ ꯆꯠꯄ ꯕꯨꯙꯤꯖꯝ ꯆꯠꯄ ꯕꯨꯙꯒꯤ ꯃꯨꯔꯇꯤ ꯑꯁꯤꯕꯨ ꯊꯋꯥꯏ ꯇꯥꯅ ꯌꯦꯛꯅꯤꯡꯕꯒꯤꯗꯃꯛ ꯌꯦꯛꯆꯈꯤꯕꯅꯦ